ꯑꯩꯅ ꯑꯩꯒꯤ ꯑꯍꯥꯡꯕ ꯃꯇꯝꯗ ꯑꯩꯅ ꯑꯩꯈꯣꯏꯒꯤ ꯂꯩꯀꯥꯏꯒꯤ ꯏꯃꯥꯟꯅꯕꯁꯤꯡ ꯑꯃꯗꯤ ꯑꯩꯒꯤ ꯃꯔꯨꯞ ꯃꯄꯥꯡꯁꯤꯡꯒ ꯐꯝꯃꯤꯟꯅꯗꯨꯅ ꯑꯩꯈꯣꯏꯒꯤ ꯑꯋꯥ ꯅꯨꯡꯉꯥꯏꯒꯤ ꯋꯥꯔꯤ ꯁꯥꯟꯅꯃꯤꯟꯅꯗꯨꯅ ꯋꯥꯈꯟ ꯅꯨꯡꯉꯥꯏꯅꯤꯉꯥꯏꯒꯤ ꯊꯕꯛ ꯇꯧꯏ